ꯍꯜꯂꯣ ꯁꯤ ꯍꯣꯠꯄꯣꯠꯀꯤ ꯃꯤꯁꯤꯡ ꯑꯣꯏꯗꯣꯏ ꯅꯠꯇ꯭ꯔꯣ ꯑꯩꯈꯣꯏꯁꯦ ꯕꯥꯔꯗꯦ ꯄꯥꯔꯇꯤ ꯑꯃꯒꯤ ꯑꯆꯥꯄꯣꯠ ꯈꯔ ꯑꯣꯗꯔ ꯇꯧꯅꯤꯡꯕ ꯑꯗꯣ ꯃꯣꯃꯣꯒꯨꯝꯕ ꯆꯧꯒꯨꯝꯕ ꯕ꯭ꯔꯤꯌꯥꯅꯤꯒꯨꯝꯕ ꯂꯩꯒꯗꯕ ꯅꯠꯇ꯭ꯔꯣ ꯂꯩꯔꯒꯗꯤ ꯑꯩꯈꯣꯏ ꯄꯦꯛ ꯇꯔꯥ ꯀꯨꯟ ꯑꯃꯨꯛꯇꯪ ꯄꯦꯛ ꯀꯨꯟ ꯑꯃꯨꯛꯇꯪ ꯑꯣꯗꯔ ꯇꯧꯖꯒꯦ ꯑꯗꯣ ꯑꯩꯈꯣꯏꯒꯤꯁꯦ ꯕꯥꯔꯗꯦ ꯄꯥꯔꯇꯤꯒꯤ ꯑꯣꯏꯕꯅꯤꯅ ꯈꯤꯇꯪ ꯁ꯭ꯄꯤꯁꯦꯜ ꯑꯣꯏꯕ ꯁ꯭ꯄꯤꯁꯦꯜ ꯑꯣꯏꯅ ꯇꯧ ꯁꯦꯝꯍꯟꯅꯤꯡꯕ ꯍꯥꯏꯗꯤ ꯊꯥꯎ ꯊꯨꯝꯒꯨꯝꯕ ꯌꯥꯝꯅ ꯀꯩꯅꯣ ꯌꯥꯝꯅ ꯌꯥꯛꯄ ꯃꯣꯔꯣꯛꯀꯨꯝꯕ ꯌꯥꯝꯅ ꯁꯥꯕ ꯅꯠꯇꯕ ꯑꯩꯈꯣꯏꯒꯤ ꯊꯥꯎꯗꯁꯨ ꯍꯦꯜꯗꯤ ꯈꯤꯇꯪ ꯑꯣꯏꯕ ꯑꯗꯨꯃꯥꯏꯅ ꯈꯤꯇꯪ ꯌꯥꯝꯗꯅ ꯈꯔ ꯈꯔ ꯇꯧꯕ ꯑꯗꯨꯃꯥꯏꯅ ꯁꯦꯝꯕꯗꯨ ꯑꯣꯏꯅ ꯄꯥꯝꯕ ꯑꯗꯨꯃꯥꯏꯅ ꯑꯣꯏꯅ ꯁꯦꯝꯕꯤꯔꯒꯗꯤ ꯌꯥꯝ ꯅꯨꯡꯉꯥꯏꯅꯤ